ꯍꯥꯎ ꯅꯨꯡꯉꯥꯏꯔꯤꯑꯦ ꯅꯪꯗꯤ ꯑꯣ ꯍꯣꯏ ꯍꯣꯏ ꯌꯥꯏꯑꯦ ꯌꯥꯏꯑꯦ ꯑꯩꯁꯨ ꯅꯉꯣꯟꯗ ꯑꯗꯨ ꯍꯥꯏꯅꯤꯡꯉꯒ ꯂꯩꯔꯝꯕꯅꯦ ꯍꯧꯖꯤꯛ ꯃꯤ ꯍꯧꯖꯤꯛ ꯑꯌꯥꯝꯕ ꯃꯐꯝꯗ ꯃꯤ ꯃꯌꯥꯝ ꯈꯪꯅꯕ ꯃꯐꯝꯗꯣ ꯑꯣꯏꯕꯅꯤ ꯑꯅꯧꯕꯁꯨ ꯑꯣꯏꯕꯒꯤꯀꯣ ꯃꯤꯁꯨ ꯌꯥꯝ ꯆꯠꯅꯕꯅꯦ ꯑꯗꯨ ꯍꯣꯏ ꯑꯩꯁꯨ ꯅꯉꯣꯟꯗ ꯍꯥꯏꯒꯦ ꯇꯧꯔꯝꯕꯅꯦ ꯌꯥꯝ ꯐꯔꯦ ꯅꯪꯅ ꯍꯥꯏꯔꯛꯄꯗꯣ ꯆꯠꯁꯦ ꯌꯥꯏꯑꯦ ꯅꯣꯡꯃ ꯍꯟꯗꯛ ꯀꯝꯃꯤꯡ ꯁꯟꯗꯦꯗ ꯑꯣꯏꯅ ꯆꯠꯂꯁꯦ ꯍꯥꯏꯕꯗꯤ ꯁꯨꯇꯤꯁꯨ ꯏꯕꯥꯏꯅꯤꯃꯛ ꯂꯩꯕꯅꯤꯅ ꯑꯗꯨꯗ ꯑꯣꯏꯅ ꯆꯠꯅꯉꯥꯏ ꯇꯧꯔꯁꯦ ꯎꯝ ꯑꯗꯣ ꯒꯥꯔꯤ ꯒꯥꯔꯤꯒꯤꯗꯤ ꯍꯣꯏ ꯏꯌꯥꯝꯕꯗ ꯑꯩꯒꯤ ꯏꯌꯥꯝꯕ ꯑꯃꯒꯤ ꯒꯥꯔꯤꯗ ꯆꯠꯂꯁꯦ ꯑꯗꯨꯝ ꯑꯩꯈꯣꯏ ꯃꯌꯥꯝ ꯆꯩꯁꯥ ꯈꯥꯏꯅꯔꯒ ꯑꯗꯨꯝ ꯌꯥꯅ ꯌꯥꯅꯕ ꯑꯗꯨꯝ ꯃꯦꯅꯦꯁ ꯇꯧꯔꯒ ꯀꯝꯃꯤꯡ ꯁꯟꯗꯦꯗ ꯆꯠꯅꯕ ꯇꯧꯔꯁꯦ ꯐ꯭ꯔꯦꯟ ꯍꯣꯏ ꯑꯩꯈꯣꯏꯒꯤ ꯊꯥꯏꯅꯒꯤ ꯀꯨꯏꯔꯦ ꯊꯦꯡꯅꯗꯕ ꯐ꯭ꯔꯦꯟ ꯈꯔꯁꯨ ꯀꯧꯔꯒ ꯑꯗꯨꯝ ꯄꯨꯟꯅ ꯅꯨꯡꯉꯥꯏꯊꯣꯛꯎꯔꯁꯦ ꯅꯨꯃꯤꯠꯇꯨꯗꯤ ꯎꯝ ꯎꯝ ꯎꯝ ꯎꯝ ꯍꯣꯏ ꯐꯔꯦ ꯐꯔꯦ ꯑꯗꯨꯗꯤ ꯑꯩ ꯁꯇꯔꯗꯦꯗ ꯅꯉꯣꯟꯗ ꯑꯩ ꯀꯟꯐꯥꯝ ꯇꯥꯔꯛꯑꯒꯦ ꯑꯩꯁꯨ ꯏꯃꯥꯅꯕꯤ ꯐ꯭ꯔꯦꯟ ꯈꯔꯗ ꯍꯥꯏꯈꯤꯒꯦꯀꯣ ꯑꯗꯨꯗꯤ ꯍꯣꯏ ꯍꯣꯏ ꯊꯝꯃꯨ ꯎꯝ ꯎꯝ ꯎꯝ